ꯑꯩꯅ ꯑꯦꯃꯥꯖꯣꯟꯗꯒꯤ ꯈꯣꯡꯒ꯭ꯔꯥꯎ ꯑꯃ ꯀꯛꯏ ꯈꯣꯡꯒ꯭ꯔꯥꯎ ꯑꯗꯨ ꯐꯣꯔꯃꯦꯜ ꯄꯦꯟꯅꯤ ꯀꯂꯔꯅ ꯕ꯭ꯂꯦꯛꯅꯤ ꯈꯣꯡꯒ꯭ꯔꯥꯎ ꯑꯗꯨ ꯌꯥꯝꯅ ꯐꯖꯩ ꯑꯩꯅ ꯑꯣꯐꯔꯗ ꯂꯧꯍꯧꯕꯅꯤ ꯋꯥꯟ ꯊꯥꯎꯖꯟ ꯐꯥꯏꯚ ꯍꯟꯗ꯭ꯔꯦꯠ ꯄꯤꯕ ꯗꯨ ꯋꯥꯟ ꯊꯥꯎꯖꯟ ꯇꯨ ꯍꯟꯗ꯭ꯔꯦꯠꯇ ꯂꯧꯍꯧꯕꯅꯤ ꯗꯤꯋꯥꯂꯤꯒꯤ ꯑꯣꯐꯔꯗ ꯈꯣꯡꯒ꯭ꯔꯥꯎ ꯑꯗꯨ ꯁꯦꯠꯄꯗꯁꯨ ꯌꯥꯝ ꯅꯨꯡꯉꯥꯏ ꯁꯃꯔ ꯑꯣꯏꯕꯅꯤꯅ ꯌꯥꯝꯅꯁꯨ ꯏꯪꯏ ꯀꯨꯔꯇꯤꯒ ꯁꯦꯠꯂꯁꯨ ꯌꯥꯏ ꯐꯤꯒꯔ ꯁꯔꯠꯀ ꯂꯤꯠꯂꯁꯨ ꯌꯥꯏ ꯑꯦꯅꯤ ꯁꯨꯁꯀꯁꯨ ꯑꯗꯨꯝ ꯆꯥꯅꯩ ꯐꯣꯔꯃꯦꯜ ꯁꯨꯁꯀꯁꯨ ꯆꯥꯅꯩ ꯀꯦꯖ꯭ꯋꯦꯜ ꯁꯨꯁꯀꯁꯨ ꯆꯥꯅꯩ ꯏꯃꯥꯟꯅꯕꯤꯁꯤꯡꯅꯁꯨ ꯌꯥꯝꯅ ꯐꯖꯩ ꯍꯥꯏ ꯑꯩꯅ ꯕꯖꯥꯔ ꯆꯠꯄꯗ ꯑꯗꯨꯝ ꯁꯦꯠꯅꯩ ꯑꯩꯅ ꯄꯥꯝꯖꯕ ꯍꯥꯏꯕꯗꯨ ꯍꯦꯛ ꯑꯣꯏꯔꯦ